ꯑꯩꯅ ꯍꯧꯖꯤꯛ ꯍꯧꯖꯤꯛ ꯄꯥꯝꯖꯕ ꯑꯩꯒꯤ ꯄꯥꯔꯁꯣꯅꯦꯜ ꯒꯣꯜ ꯍꯥꯏꯔꯒꯗꯤ ꯑꯩ ꯍꯖ ꯆꯠꯄ ꯍꯥꯏꯕꯁꯤꯅꯤ ꯍꯖ ꯆꯠꯄ ꯆꯠꯄꯒꯤꯗꯃꯛꯇ ꯑꯩꯅ ꯀꯟꯅ ꯄꯩꯁꯥ ꯇꯨꯡꯁꯜꯂꯒ ꯁꯦꯜ ꯊꯝꯖꯤꯜꯂꯒ ꯍꯣꯠꯅꯖꯩ ꯄꯩꯁꯥꯁꯤꯡ ꯑꯗꯨ ꯄꯩꯁꯥꯗꯤ ꯍꯖ ꯆꯠꯄ ꯁꯥꯎꯗ ꯁꯥꯎꯗꯤ ꯑꯔꯕꯤꯌꯥꯗ ꯁꯥꯎꯗꯤ ꯑꯔꯕꯇ ꯆꯠꯄ ꯍꯥꯏꯁꯦ ꯄꯩꯁꯥ ꯏꯟꯗꯤꯌꯥꯗꯒꯤꯗꯤ ꯌꯥꯝꯅ ꯆꯪꯒꯅꯤ ꯑꯗꯨꯅ ꯄꯩꯁꯥꯁꯤꯡꯗꯨ ꯑꯩꯅ ꯊꯝꯖꯤꯟꯖꯩ ꯅꯣꯡꯃ ꯀꯨꯏꯔꯦ ꯆꯍꯤ ꯑꯦꯠ ꯏꯌꯥꯔ ꯄ꯭ꯂꯥꯟꯅꯤ ꯑꯩꯅ ꯇꯧꯔꯛꯂꯤꯁꯤ ꯑꯗꯨ ꯑꯩꯅ ꯁꯥꯎꯗꯤ ꯑꯔꯕ ꯁꯤꯗ ꯆꯠꯂꯒ ꯃꯀꯥ ꯍꯥꯏꯔꯤꯕ ꯃꯐꯝ ꯑꯗꯨꯗ ꯑꯩꯅ ꯂꯥꯏ ꯈꯨꯔꯨꯝꯒꯅꯤ ꯑꯗꯒꯤ ꯑꯩꯈꯣꯏ ꯍꯖꯔꯠ ꯃꯣꯍꯃꯠ ꯁꯜꯑꯂꯥꯍꯨ ꯑꯂꯥꯍꯤ ꯋꯥꯁꯂꯝ ꯃꯥꯒꯤ ꯀꯕꯔꯗꯨꯗ ꯑꯩꯅ ꯒ꯭ꯌꯥꯔꯠ ꯇꯧꯔꯝꯒꯅꯤ ꯑꯗꯩ ꯑꯇꯣꯞ ꯑꯇꯣꯞꯄ ꯄꯥꯏꯒꯝꯕꯔ ꯃꯌꯥꯝꯑꯝ ꯂꯩꯔꯤꯕ ꯃꯐꯝꯁꯤꯡꯗꯁꯨ ꯑꯩꯅ ꯒ꯭ꯌꯥꯌꯠ ꯇꯧꯔꯝꯒꯅꯤ ꯃꯥꯍꯜ ꯃꯁꯖꯤꯠ ꯂꯥꯏ ꯈꯨꯔꯨꯝꯐꯝ ꯈꯨꯗꯤꯡꯃꯛꯇ ꯑꯩꯅ ꯆꯠꯂꯒ ꯅꯃꯥꯖ ꯁꯣꯜꯂꯛꯀꯅꯤ ꯃꯀꯥꯗ ꯃꯗꯤꯅꯥꯗꯁꯨ ꯆꯠꯂꯒ ꯃꯗꯤꯅꯥꯒꯤ ꯃꯁꯖꯤꯠ ꯑꯆꯧ ꯑꯆꯧꯕ ꯃꯁꯖꯤꯠꯁꯤꯡꯗ ꯂꯩꯔꯤꯕ ꯃꯐꯝꯗꯨꯗꯁꯨ ꯑꯩꯅ ꯅꯃꯥꯖ ꯁꯣꯟꯒꯦꯅ ꯈꯟꯖꯩ ꯑꯩꯒꯤ ꯑꯩꯅ ꯄꯥꯝꯖꯕ ꯃꯐꯝꯅꯤ ꯑꯩꯈꯣꯏꯒꯤ ꯕꯕꯥꯁꯤꯡ ꯏꯃꯥꯁꯤꯡ ꯃꯌꯥꯝꯑꯝ ꯆꯠꯈꯤꯕꯗꯨꯅ ꯃꯣꯏꯅ ꯋꯥꯔꯤ ꯂꯤꯕꯗ ꯑꯩꯅ ꯌꯥꯝꯅ ꯆꯠꯅꯤꯡꯕꯒꯤ ꯃꯣꯇꯤꯚꯦꯠ ꯃꯈꯣꯏꯗꯒꯤ ꯃꯣꯇꯤꯚꯦꯠ ꯇꯧꯖꯩ ꯑꯩꯅ ꯁꯨꯡꯁꯣꯏ ꯁꯣꯏꯗꯅ ꯑꯃꯛꯇꯪꯗꯤ ꯑꯩ ꯆꯠꯆꯒꯦꯅ ꯈꯟꯖꯩ ꯑꯗꯨꯅ ꯑꯩꯅ ꯆꯠꯂꯒ ꯃꯇꯝ ꯆꯠꯄ ꯃꯇꯝꯗ ꯃꯌꯥꯝꯒꯤ ꯑꯅꯥ ꯑꯌꯦꯛ ꯌꯥꯎꯔꯛꯀꯅꯤ ꯑꯍꯜ ꯂꯃꯟ ꯃꯌꯥꯝ ꯑꯃ ꯍꯖ ꯂꯦꯞꯄ ꯂꯥꯛꯄ ꯃꯇꯝꯗ ꯃꯈꯣꯏ ꯑꯗꯨ ꯁꯦꯕꯥ ꯇꯧꯕ ꯉꯝꯕꯒꯤ ꯉꯝꯅꯕꯒꯤꯗꯃꯛꯇ ꯑꯩ ꯍꯣꯠꯅꯒꯅꯤ ꯃꯌꯥꯝꯒꯤ ꯁꯦꯕꯥ ꯇꯧꯒꯅꯤ ꯃꯐꯝꯗꯨꯗ ꯁꯣꯜꯂꯛ ꯅꯥꯔꯛꯂꯕꯁꯤꯡ ꯑꯅꯥ ꯑꯌꯦꯛ ꯌꯥꯎꯔꯛꯄꯁꯤꯡꯗꯣ ꯑꯩꯅ ꯑꯦꯚ꯭ꯔꯤ ꯃꯤ ꯈꯨꯗꯤꯡꯃꯛꯀꯤ ꯁꯦꯕꯥ ꯇꯧꯒꯦꯅ ꯈꯟꯖꯩ ꯉꯝꯃꯒꯗꯤ ꯑꯗꯨꯅ ꯑꯩꯅ ꯃꯁꯖꯤꯠ ꯍꯔꯝ ꯃꯥꯁꯖꯤꯠ ꯍꯔꯝꯗꯁꯨ ꯅꯃꯥꯖ ꯅꯐꯜ ꯂꯦꯞꯂꯥꯛ ꯅꯥꯐꯜ ꯂꯀꯥꯜ ꯑꯅꯤ ꯁꯣꯜꯂꯒ ꯂꯩꯔꯤꯕ ꯄ꯭ꯔꯤꯊꯤꯕꯤꯁꯤꯗ ꯂꯩꯔꯤꯕ ꯃꯤ ꯈꯨꯗꯤꯡꯃꯛꯀꯤ ꯗꯨꯋꯥ ꯇꯧꯔꯛꯀꯦꯅꯁꯨ ꯈꯜꯂꯤ ꯑꯗꯒꯤ ꯑꯩꯅ ꯏꯃꯥ ꯏꯄꯥ ꯏꯆꯤꯟ ꯏꯅꯥꯎ ꯈꯨꯗꯤꯡꯃꯛꯀꯤ ꯗꯨꯋꯥ ꯇꯧꯔꯒ ꯃꯐꯝꯗꯨꯗꯒꯤ ꯑꯩꯈꯣꯏ ꯃꯄꯨ ꯂꯣꯔꯠꯇꯨꯅ ꯊꯧꯖꯥꯟ ꯕꯤꯁꯅꯨ ꯍꯥꯏꯅ ꯑꯩꯅ ꯈꯟꯖꯩ ꯑꯩꯅ ꯈ꯭ꯋꯥꯏꯗꯒꯤ ꯄꯥꯝꯕ ꯑꯅꯤꯡꯕ ꯄꯥꯔꯁꯣꯅꯦꯜ ꯒꯣꯜ ꯍꯥꯏꯔꯗꯤ ꯃꯁꯤꯅꯤ